ꯂꯩꯉꯥꯛꯇꯒꯤ ꯃꯩ ꯑꯅꯧꯕ ꯀꯅꯦꯛꯁꯟ ꯇꯧꯕꯒꯤ ꯃꯇꯥꯡꯗ ꯑꯩ ꯈꯪꯖꯗ꯭ꯔꯦ ꯑꯗꯨꯒ ꯃꯩ ꯂꯣꯗ ꯁꯦꯗꯤꯡꯁꯤꯅ ꯑꯣꯏꯕꯁꯤꯅ ꯃꯔꯝ ꯑꯣꯏꯔꯒ ꯆꯥꯎꯅ ꯆꯩꯊꯦꯡ ꯑꯃꯗꯤ ꯄꯤ ꯍꯥꯏꯕꯗꯤ ꯑꯩꯈꯣꯏꯅ ꯏꯁꯤꯡ ꯗꯔꯀꯥꯔ ꯑꯣꯏꯔꯛꯄ ꯃꯇꯝꯗ ꯃꯩꯒꯤ ꯃꯇꯦꯡꯅ ꯑꯩꯈꯣꯏ ꯏꯁꯤꯡ ꯆꯤꯡꯒꯗꯕꯗꯣ ꯏꯁꯤꯡ ꯉꯝꯗꯕꯗꯒꯤ ꯆꯤꯡꯗꯕꯗꯒꯤ ꯏꯁꯤꯡ ꯐꯪꯗꯕꯒꯤ ꯈꯨꯗꯣꯡ ꯆꯥꯗꯕ ꯃꯌꯥꯝ ꯑꯃꯗꯤ ꯃꯥꯏꯌꯣꯛꯅꯩ